ꯃꯅꯤꯄꯨꯔꯗ ꯑꯥꯔꯠ ꯑꯦꯟ ꯀ꯭ꯔꯥꯐꯀꯤ ꯑꯣꯏꯅꯗꯤ ꯃꯅꯤꯄꯨꯔꯁꯤ ꯐꯥꯎꯔꯒ ꯂꯩꯔꯦ ꯍꯥꯏꯗꯤ ꯕꯦꯝꯕꯨꯨꯒꯨꯝꯕ ꯎ ꯋꯥꯅ ꯁꯥꯕ ꯈꯣꯠꯄꯗ ꯑꯗꯨꯝ ꯃꯣꯏꯁꯦ ꯌꯥꯝꯅ ꯐꯥꯎꯅꯩ ꯑꯗꯨꯒꯤꯁꯨ ꯃꯊꯛꯇ ꯀꯛꯆꯤꯡꯒꯤꯗ ꯑꯣꯏꯕ ꯍꯥꯏꯔꯒꯗꯤ ꯀꯛꯆꯤꯡꯗ ꯀꯧꯅꯥꯅ ꯁꯥꯕ ꯄꯣꯠ ꯆꯩꯁꯤꯡꯒꯤ ꯌꯥꯝꯅ ꯐꯥꯎꯅꯩ ꯀꯧꯅꯥꯁꯤ ꯎ ꯃꯈꯜ ꯍꯥꯏꯗꯤ ꯋꯥ ꯃꯈꯜ ꯑꯃ ꯑꯣꯏꯔꯨꯕ ꯋꯥꯁꯦ ꯀꯧꯅꯥꯁꯤꯅ ꯁꯥꯕꯒꯤꯗꯃꯛꯇ ꯀꯛꯆꯤꯡꯁꯦ ꯃꯃꯤꯡ ꯄ꯭ꯔꯤꯊ꯭ꯔꯤꯕꯤꯗ ꯃꯃꯤꯡ ꯊꯨꯡꯅ ꯆꯠꯂ ꯂꯩ ꯑꯗꯨꯒꯤꯗꯁꯨ ꯃꯊꯛꯇ ꯃꯨꯛꯇꯥ ꯁꯨꯁ ꯁꯨꯁ ꯐꯦꯛꯇꯔ ꯍꯥꯏꯕ ꯑꯃꯁꯨ ꯂꯩ ꯍꯥꯏꯗꯤ ꯐꯤ ꯈꯨꯝꯃꯨꯛ ꯀꯨꯝꯕꯁꯦ ꯐꯤꯅꯗ ꯂꯣꯜꯂꯒ ꯁꯥꯕ ꯈꯣꯠꯄ ꯑꯗꯨꯁꯨ ꯐꯥꯎꯋꯦ ꯑꯗꯨꯒ ꯃꯅꯤꯄꯨꯔꯒꯤ ꯑꯗꯨꯝ ꯃꯅꯤꯄꯨꯔꯗꯗ ꯅꯠꯇꯦ ꯍꯥꯏꯗꯤ ꯄ꯭ꯔꯤꯊ꯭ꯔꯤꯕꯤ ꯆꯠꯅ ꯃꯃꯤꯡ ꯐꯥꯎꯔꯤꯕꯅꯤ